ꯃꯃꯥꯡ ꯆꯍꯤ ꯇꯨ ꯊꯥꯎꯖꯟ ꯇ꯭ꯋꯦꯟꯇꯤ ꯊ꯭ꯔꯤꯒꯤ ꯅꯕꯦꯝꯕꯔꯗ ꯑꯩꯅ ꯑꯦꯁꯤꯌꯥꯟ ꯁꯨ ꯑꯃ ꯑꯩ ꯑꯣꯗꯔ ꯇꯧꯕꯅꯤ ꯑꯗꯨ ꯈꯣꯡꯎꯞꯇꯨ ꯌꯥꯝꯅ ꯇꯣꯡꯕ ꯅꯨꯡꯉꯥꯏ ꯃꯣꯜꯂꯤ ꯑꯩꯈꯣꯏꯒꯤ ꯈꯣꯡꯄꯥꯛꯅ ꯀꯩꯅꯣꯁꯤꯗ ꯈꯣꯡꯎꯞꯁꯤꯗ ꯀꯩꯅꯣ ꯇꯧꯕ ꯀꯥꯟꯗ ꯑꯩꯈꯣꯏꯒꯤ ꯅꯥꯗꯦ ꯌꯥꯝ ꯅꯨꯡꯉꯥꯏ ꯇꯣꯡꯕꯗ ꯌꯥꯝꯅ ꯅꯨꯡꯉꯥꯏꯕ ꯌꯥꯝ ꯀꯝꯐꯣꯔꯇꯦꯕꯜ ꯑꯣꯏꯕ ꯑꯗꯨꯒꯨꯝꯕ ꯈꯣꯡꯎꯞ ꯑꯗꯨ ꯑꯣꯏ ꯑꯩ ꯑꯃꯨꯛꯁꯨ ꯃꯗꯨꯒꯤ ꯆꯞ ꯃꯥꯟꯅꯕꯗ ꯑꯩ ꯑꯗꯨꯒꯤ ꯀꯩꯅꯣꯗꯨꯗ ꯍꯥꯏꯇꯥꯔꯦ ꯀꯝꯄꯅꯤ ꯃꯃꯤꯡꯗꯨꯗ ꯑꯩ ꯑꯃꯨꯛ ꯑꯣꯗꯔ ꯇꯧꯒꯦꯅ ꯈꯜꯂꯦ